ꯃꯅꯤꯄꯨꯔꯗ ꯂꯥꯛꯄ ꯂꯝ ꯀꯣꯏꯕꯁꯤꯡꯒꯤꯗꯃꯛ ꯍꯔꯥꯎ ꯀꯨꯝꯍꯩꯒꯤ ꯃꯈꯜ ꯑꯃ ꯑꯣꯏꯍꯜꯂꯤꯕ ꯃꯤꯌꯥꯝꯅ ꯄꯥꯝꯅꯕ ꯀꯣꯏꯐꯝꯁꯤꯡ ꯈꯔ ꯍꯥꯏꯔꯒꯗꯤ ꯑꯩꯈꯣꯏꯒꯤ ꯁ꯭ꯔꯤ ꯁ꯭ꯔꯤ ꯒꯣꯕꯤꯟꯗꯖꯤꯒꯤ ꯇꯦꯝꯄꯜ ꯀꯣꯅꯨꯡ ꯍꯥꯏꯇꯥꯔꯦꯀꯣ ꯑꯗꯒꯤ ꯀꯥ ꯀꯪꯂꯥ ꯑꯗꯒꯤ ꯂꯣꯛꯇꯥꯛ ꯄꯥꯠ ꯑꯃꯁꯨꯡ ꯀꯩꯕꯨꯜ ꯂꯝꯖꯥꯎ ꯖꯨꯂꯣꯖꯤꯀꯦꯜ ꯒꯥꯔꯗꯦꯟ ꯀꯣ ꯁ ꯁꯤ ꯈꯔꯖꯦ ꯍꯥꯏꯖꯅꯤꯡꯉꯤ